ꯑꯩꯍꯥꯛꯀꯤ ꯆꯥꯛꯈꯨꯝꯗ ꯂꯩꯕ ꯑꯦꯂꯦꯛꯇ꯭ꯔꯤꯁꯤꯇꯤꯒꯤ ꯑꯣꯏꯕ ꯄꯣꯠꯂꯝꯁꯤꯡꯗꯤ ꯒ꯭ꯔꯥꯏꯟꯗꯔ ꯒ꯭ꯌꯥꯁ ꯁꯤꯂꯤꯟꯗꯔ ꯑꯣꯕꯦꯟ ꯔꯤꯐ꯭ꯔꯤꯖꯦꯔꯦꯇꯔ ꯋꯥꯁꯤꯡ ꯃꯦꯆꯤꯟ ꯏꯁꯇꯦꯟ ꯐꯦꯟ ꯁꯤꯂꯤꯡ ꯐꯦꯟ ꯑꯁꯤ ꯂꯩ ꯊꯥꯏꯅꯒꯤ ꯃꯇꯝꯗ ꯑꯁꯤꯒꯨꯝꯕ ꯄꯣꯠꯂꯝꯁꯤꯡ ꯑꯁꯤ ꯐꯪꯗ꯭ꯔꯤꯉꯥꯏ ꯃꯇꯝꯗ ꯑꯩꯈꯣꯏꯅ ꯊꯦꯡꯅꯔꯛꯄ ꯑꯋꯥꯕ ꯑꯋꯥꯕ ꯈꯔ ꯂꯩ ꯑꯋꯥꯕꯒꯤ ꯈꯦꯠꯅꯕꯁꯨ ꯂꯩꯀꯣ ꯑꯋꯥꯕꯁꯤꯡꯗꯤ ꯑꯩꯈꯣꯏꯅ ꯆꯥꯛ ꯑꯦꯟꯁꯥꯡ ꯊꯣꯡꯕ ꯃꯇꯝꯗ ꯍꯧꯖꯤꯛ ꯃꯇꯝꯗꯅ ꯒ꯭ꯌꯥꯁꯇ ꯑꯦꯂꯦꯛꯇ꯭ꯔꯤꯁꯤꯇꯤꯒꯤ ꯑꯣꯏꯕ ꯒ꯭ꯌꯥꯁ ꯀꯩꯅꯣꯗ ꯄꯣꯠꯂꯝꯗ ꯔꯥꯏꯁ ꯀꯨꯀꯔꯗ ꯊꯣꯡꯉꯦ ꯍꯧꯖꯤꯛꯅ ꯊꯥꯏꯅꯩ ꯃꯇꯝꯗꯅ ꯑꯩꯈꯣꯏꯅ ꯁꯤꯡ ꯊꯥꯒꯠꯇꯅ ꯃꯩꯇꯥꯟꯗ ꯇꯧꯗꯅ ꯊꯣꯡꯗꯅ ꯑꯩꯈꯣꯏꯗ ꯌꯥꯝꯅꯁꯨ ꯋꯥꯏ ꯋꯥꯕꯒꯤ ꯃꯊꯛꯇ ꯑꯩꯈꯣꯏꯒꯤ ꯃꯇꯝꯁꯨ ꯍꯧꯖꯤꯛꯅ ꯃꯇꯝꯁꯤꯁꯨ ꯔꯥꯏꯁ ꯀꯨꯀꯔꯗ ꯊꯣꯡꯒ꯭ꯔꯕꯅꯤꯅ ꯃꯇꯝꯁꯨ ꯈꯤꯇꯪ ꯂꯦꯝꯃꯦ ꯊꯥꯏꯅꯒꯤ ꯃꯇꯝꯗꯗꯤ ꯁꯤꯡ ꯊꯥꯒꯠꯄ ꯈꯣꯠꯄꯗ ꯃꯇꯝꯗꯨꯗꯗꯤ ꯃꯇꯝꯁꯨ ꯌꯥꯝ ꯂꯧꯏ ꯑꯗꯒꯤ

ꯗꯤ ꯑꯩꯈꯣꯏꯅ ꯈꯨꯠꯅ ꯇꯧꯗꯅ ꯁꯨꯗꯅ ꯈꯣꯠꯇꯅ ꯇꯧꯏ ꯑꯗꯨꯝ ꯑꯗꯨꯗ ꯂꯦꯕꯔ ꯑꯃ ꯃꯇꯝ ꯑꯃ ꯊꯥꯗꯗꯅ ꯁꯨꯗꯅ ꯈꯣꯠꯇꯅ ꯇꯧꯔꯦ ꯑꯗꯨꯒꯤ ꯑꯋꯥꯕꯗ ꯍꯧꯖꯤꯛꯀꯤ ꯃꯇꯝꯒꯗꯤ ꯈꯔ ꯈꯦꯠꯅꯔꯦ ꯑꯗꯒꯤ ꯃꯇꯝ ꯗꯗꯤ ꯋꯥꯁꯤꯡ ꯃꯦꯆꯤꯟꯅ ꯍꯧꯖꯤꯛꯇꯤ ꯃꯇꯦꯡ ꯃꯌꯥꯝ ꯑꯣꯏꯔꯦ ꯑꯩꯈꯣꯏꯗꯁꯨ ꯃꯇꯝꯗꯁꯨ ꯀꯣꯝꯕ ꯍꯦꯜꯂꯦ ꯑꯗꯒꯤ ꯔꯤꯐ꯭ꯔꯤꯖꯦꯔꯦꯇꯔꯗ ꯃꯇꯝꯗꯨꯗ ꯑꯩꯈꯣꯏꯅ ꯁꯥꯔ ꯀꯥꯟꯗ ꯑꯏꯪ ꯑꯁꯥ ꯈꯥꯡꯕ ꯉꯝꯗ꯭ꯔ ꯀꯥꯟꯗ ꯍꯧꯖꯤꯛ ꯉꯝꯗ꯭ꯔꯤꯉꯥꯏꯗꯗꯤ ꯑꯩꯈꯣꯏꯅꯀꯣ ꯎꯔꯨꯝ ꯋꯥꯔꯨꯝ ꯊꯤꯗꯅ ꯐꯝꯗꯅ ꯈꯣꯠꯇꯅ ꯍꯪꯆꯤꯠ ꯂꯥꯡꯅꯕ ꯍꯣꯠꯅꯩ ꯍꯧꯖꯤꯛꯇꯤ ꯔꯤꯐ꯭ꯔꯤꯖꯦꯔꯦꯇꯔꯅ ꯑꯩꯈꯣꯏꯗ ꯀꯔꯤ ꯍꯥꯏꯇꯔꯦ ꯑꯏꯪꯕ ꯍꯥꯏꯕꯗꯤ ꯊꯛꯅꯤꯡꯕ ꯆꯥꯅꯤꯡꯕꯗꯣ ꯃꯇꯝ ꯏꯪꯅ ꯀꯣꯅ ꯄꯤꯔꯦꯀꯣ ꯑꯗꯒꯤ ꯐꯦꯟꯅ ꯐꯦꯟꯁꯤꯅ ꯑꯩꯈꯣꯏꯗ ꯍꯧꯖꯤꯛꯇꯤ ꯏꯃꯨꯡꯗ ꯂꯩ ꯂꯩꯅ ꯍꯨꯝꯃꯟꯗꯅ ꯑꯦ ꯁꯤ ꯊꯥꯗꯅ ꯑꯩꯈꯣꯏꯗ ꯏꯪꯍꯟꯕ ꯈꯣꯠꯍꯟꯕ ꯇꯧꯍꯜꯂꯦ ꯃꯇꯝꯗꯨꯗꯗꯤ

ꯈꯦꯠꯅꯕ ꯈꯦꯠꯅꯕꯁꯤ ꯃꯇꯝꯗꯨꯒ ꯃꯇꯝꯗꯨꯒꯤꯒ ꯍꯥꯏꯔꯗꯤ ꯑꯩꯈꯣꯏ ꯍꯧꯖꯤꯛ ꯌꯥꯝꯅ ꯈꯦꯠꯅꯔꯦꯀꯣ ꯈꯦꯠꯅꯕꯒꯤꯗꯤ